ꯑꯩ ꯍꯧꯖꯤꯛ ꯍꯧꯖꯤꯛꯀꯤ ꯑꯣꯏꯅꯗꯤ ꯏꯁꯩ ꯅꯣꯡꯃꯥꯏꯒꯤ ꯈꯨꯠꯂꯥꯏ ꯑꯝꯇ ꯁꯤꯖꯟꯅꯗ꯭ꯔꯤ ꯑꯩꯅ ꯁꯤꯖꯤꯟꯅꯅꯤꯡꯕ ꯈꯨꯠꯂꯥꯏ ꯑꯃꯗꯤ ꯑꯩꯅ ꯁꯤꯖꯤꯟꯅꯅꯤꯡꯕ ꯈꯨꯠꯂꯥꯏ ꯑꯃꯗꯤ ꯂꯩ ꯑꯗꯨꯗꯤ ꯒꯤꯇꯔꯅꯤ ꯒꯤꯇꯔꯁꯤꯅ ꯑꯩꯅ ꯏꯁꯩ ꯁꯛꯄ ꯃꯇꯝꯗ ꯌꯥꯝꯅ ꯁꯞꯄꯣꯔꯠ ꯄꯤꯕ ꯃꯤꯅ ꯑꯩꯅꯒ ꯍꯥꯏꯐꯦꯠ ꯃꯤ ꯑꯇꯣꯞꯄꯒꯤ ꯌꯦꯡꯉꯨꯕ ꯃꯇꯝꯗ ꯑꯩꯅ ꯒꯤꯇꯔꯁꯤꯅ ꯌꯥꯝꯅ ꯑꯩꯉꯣꯟꯗ ꯌꯥꯝꯅ ꯑꯦꯇ꯭ꯔꯦꯛꯇꯤꯞ ꯑꯣꯏꯕ ꯍꯥꯏꯇꯥꯔꯦ ꯑꯁꯤ ꯀꯩꯒꯤꯅꯣ ꯍꯥꯏꯔꯀꯥꯟꯗ ꯒꯤꯇꯔꯁꯤꯅ ꯑꯩꯈꯣꯏꯅ ꯏꯁꯩ ꯁꯛꯂꯛꯏꯕ ꯃꯑꯣꯡ ꯑꯗꯨ ꯃꯥꯅ ꯃꯥꯒꯤ ꯇꯨꯟꯁꯤꯅ ꯑꯩꯈꯣꯏꯗ ꯌꯥꯝꯅ ꯏꯪꯕ ꯆꯤꯛꯄ ꯏꯪ ꯇꯞꯄꯒꯤ ꯁꯥꯎꯟ ꯄꯤꯊꯣꯛꯄ ꯉꯝꯕ ꯈꯣꯟꯖꯦꯟ ꯑꯃ ꯌꯥꯎꯕ ꯑꯗꯨꯅ ꯑꯩꯅ ꯒꯤꯇꯔꯒꯤ ꯏꯁꯩ ꯅꯣꯡꯃꯥꯏꯒꯤ ꯃꯇꯥꯡꯗ ꯑꯩꯅ ꯒꯤꯇꯔꯁꯤ ꯌꯨꯁ ꯇꯧꯕ ꯄꯥꯝꯃꯦ